ꯑꯩꯈꯣꯏꯒꯤ ꯃꯐꯝ ꯑꯁꯤꯗ ꯚꯦꯇꯅꯔꯤ ꯗꯣꯛꯇꯔ ꯂꯩ ꯃꯈꯣꯏꯅ ꯑꯅꯥ ꯃꯈꯣꯏꯅ ꯁꯥ ꯁꯟꯁꯤꯡꯁꯤꯕꯨ ꯅꯥꯗꯅꯕ ꯃꯇꯝ ꯆꯥꯅ ꯇꯤꯀꯥ ꯊꯥꯗꯣꯛꯄꯤ ꯑꯩꯈꯣꯏꯗ ꯍꯛꯁꯦꯜꯒꯤ ꯑꯣꯏꯕ ꯄꯧꯇꯥꯛ ꯃꯌꯥꯝ ꯄꯤꯕꯤꯔꯝꯃꯤ ꯑꯗꯨꯒ ꯅꯥꯔꯛꯑꯕ ꯃꯇꯝꯗꯁꯨ ꯃꯈꯣꯏ ꯀꯧꯔꯒ ꯍꯤꯗꯥꯛ ꯂꯥꯡꯈꯛ ꯀꯥꯞꯄ ꯃꯇꯝꯗꯁꯨ ꯄꯩꯁꯥ ꯌꯥꯝꯅ ꯆꯪꯍꯟꯗꯦ